ꯐꯣꯟ ꯊꯣꯛꯂꯛꯄꯗꯒꯤꯗꯤ ꯍꯧꯖꯤꯛ ꯐꯣꯟ ꯊꯣꯛꯂꯛꯇ꯭ꯔꯤꯉꯩ ꯃꯇꯝꯗꯗꯤ ꯌꯥꯝ ꯋꯥꯔꯝꯃꯦꯕꯀꯣ ꯑꯩꯈꯣꯏꯁꯤ ꯆꯤꯊꯤ ꯇꯧꯔꯒ ꯊꯥꯅꯔꯒ ꯆꯤꯊꯤꯁꯦ ꯑꯃꯨꯛ ꯂꯥꯛꯄ ꯉꯥꯏꯅꯔꯒ ꯄꯥꯎꯁꯦ ꯐꯥꯎꯗꯣꯛ ꯐꯥꯎꯖꯤꯟ ꯇꯧꯅꯔꯝꯕꯁꯦ ꯍꯧꯖꯤꯛ ꯐꯣꯟ ꯂꯥꯛꯄꯗꯒꯤꯗꯤ ꯑꯗꯨꯛꯀꯤ ꯃꯇꯤꯛ ꯅꯨꯡꯉꯥꯏꯔꯦ ꯑꯩꯈꯣꯏ ꯂꯥꯞꯅ ꯂꯝ ꯑꯃꯃꯝꯗ ꯗꯦꯜꯂꯤꯗ ꯂꯩꯕ ꯒꯨꯍꯥꯇꯤꯗ ꯂꯩꯕ ꯋꯦꯁ ꯕꯦꯡꯒꯜꯗ ꯂꯩꯕ ꯏꯆꯥ ꯏꯁꯨ ꯃꯈꯩ ꯄꯥꯎ ꯐꯥꯎꯅꯕ ꯉꯝꯃꯦ ꯑꯗꯨꯒꯤ ꯃꯊꯛꯇ ꯁꯛ ꯁꯛ ꯎꯔꯒꯐꯧ ꯃꯣꯏ ꯚꯤꯗꯤꯑꯣ ꯀꯣꯜꯗ ꯋꯥꯆꯦꯞꯇ ꯑꯩꯈꯣꯏ ꯑꯗꯨꯝ ꯄꯥꯎ ꯐꯥꯎꯗꯣꯛ ꯐꯥꯎꯖꯤꯟ ꯇꯧꯅꯔꯒ ꯁꯛ ꯁꯛ ꯎꯅꯔꯒ ꯋꯥꯔꯤ ꯁꯥꯅꯕ ꯑꯗꯒꯤ ꯀꯃꯥꯏꯅ ꯂꯩ ꯑꯗꯨꯗꯅ ꯑꯗꯒꯤ ꯁꯤ ꯃꯐꯝꯁꯤꯗꯅ ꯀꯔꯤ ꯂꯩꯒ ꯍꯥꯏꯕꯁꯦ ꯃꯥꯅ ꯆꯠꯂꯤꯕ ꯃꯉꯣꯟꯗ ꯑꯩꯈꯣꯏꯅ ꯚꯤꯗꯤꯑꯣ ꯀꯣꯜ ꯇꯧꯔꯒ ꯎꯕ ꯐꯪꯉꯦ ꯃꯐꯝ ꯖꯒꯥꯗꯣ ꯑꯩꯈꯣꯏꯅ ꯎꯕ ꯐꯪꯗꯕꯗꯨ ꯐꯣꯟꯗ ꯀꯩꯗ ꯑꯗꯒꯤ ꯑꯩꯈꯣꯏ ꯀꯣꯔꯣꯅꯥ ꯃꯇꯝꯗꯁꯨꯀꯣ ꯀꯣꯔꯣꯅꯥꯗ ꯑꯩꯈꯣꯏꯅ ꯌꯥꯝꯅ ꯋꯥꯕ ꯊꯦꯡꯅꯈꯤꯌꯦꯕ ꯁ꯭ꯀꯨꯜꯗ ꯆꯠꯄ ꯌꯥꯗꯕ ꯁ꯭ꯀꯨꯜꯗ ꯂꯥꯏꯔꯤꯛ ꯇꯝ ꯌꯥꯗꯕ ꯏꯆꯥ ꯏꯁꯨ ꯃꯈꯩꯒꯤ ꯂꯥꯏꯔꯤꯛ ꯇꯝꯃꯨꯔꯒ ꯁꯣꯁꯦꯜ ꯗꯤꯁꯇꯦꯟꯁ ꯉꯥꯛꯅ ꯀꯩꯅꯣ ꯇꯧꯒꯗꯕꯅꯤ ꯀꯣꯔꯣꯅꯥ ꯀꯩꯅꯣ ꯃꯇꯝꯗꯗꯤ ꯌꯥꯝ ꯋꯥꯈꯤꯕ ꯃꯌꯥꯝꯗꯣ ꯍꯧꯖꯤꯛꯇꯤ ꯀꯩꯝꯇ ꯑꯗꯨꯏ ꯑꯋꯥꯕꯗꯣ ꯂꯩꯇ꯭ꯔꯦ ꯂꯩꯇ꯭ꯔꯦ ꯍꯥꯏꯕꯗꯤ ꯐꯣꯟꯁꯤꯅ ꯃꯔꯝ ꯑꯣꯏꯔꯒ ꯑꯩꯈꯣꯏꯒꯤ ꯌꯨꯝ ꯌꯨꯝꯗ ꯑꯉꯥꯡꯁꯤꯡꯁꯦ ꯑꯣꯟꯂꯥꯏꯟ ꯀ꯭ꯂꯥꯁ ꯇꯧꯍꯜꯂꯒ ꯑꯗꯨꯃꯥꯏꯅ ꯇꯧꯔꯒ ꯂꯥꯏꯔꯤꯛꯁꯤ ꯃꯈꯥ ꯇꯥꯅ ꯂꯥꯏꯔꯤꯛꯁꯦ ꯁꯨꯝ ꯇꯝꯍꯜꯂꯒ ꯃꯈꯥ ꯇꯥꯅ ꯑꯗꯨꯝ ꯇꯝꯍꯜꯂꯒ ꯑꯉꯥꯡꯁꯤꯡꯒꯤ ꯀꯦꯔꯤꯌꯔꯗ ꯍꯦꯟꯅ ꯑꯐꯕꯁꯨ ꯄꯣꯔꯛꯍꯜꯂꯤ ꯑꯗꯨꯒ ꯑꯩꯈꯣꯏꯅ ꯈꯪꯗꯕ ꯀꯩꯗꯧꯗꯕ ꯂꯩꯕ ꯃꯈꯩꯁꯦ ꯑꯁꯤ ꯐꯣꯟꯗꯒꯤ ꯂꯣꯏꯅ ꯑꯩꯈꯣꯏꯅ ꯌꯦꯡꯕ ꯌꯥꯔꯦꯕ ꯒꯨꯒꯜꯗꯒꯤ ꯍꯧꯖꯤꯛꯇꯤ ꯑꯩꯈꯣꯏꯅ ꯑꯦ ꯀꯩꯅꯣꯝꯃ ꯈꯪꯗꯦ ꯍꯥꯏꯔꯁꯨ ꯑꯁꯤ ꯁꯤꯒꯤꯁꯤꯃ ꯈꯪꯗꯦ ꯍꯥꯏꯔꯒꯁꯨ ꯑꯗꯨꯝ ꯌꯦꯡꯉꯒ ꯍꯧꯖꯤꯛꯇꯤ ꯑꯩꯈꯣꯏꯅ ꯏꯆꯥ ꯏꯁꯨꯗꯁꯨ ꯑꯣꯏꯔꯣ ꯀꯩꯗ ꯑꯣꯏꯔꯣ ꯀꯥꯟꯅꯕꯗꯤ ꯑꯗꯨꯛꯀꯤ ꯃꯇꯤꯛ ꯐꯣꯟꯁꯤ ꯊꯣꯛꯂꯛꯄꯗꯒꯤ ꯑꯩꯈꯣꯏꯗ ꯄꯤꯔꯦꯕ ꯑꯗꯩ ꯄꯩꯁꯥꯃꯛꯇ ꯊꯥꯗꯣꯛ ꯊꯥꯖꯤꯛ ꯇꯧꯅꯤꯡꯉꯛꯑꯣ ꯑꯩꯈꯣꯏꯅ ꯕꯦꯡꯗ ꯀ꯭ꯌꯨ ꯂꯦꯞꯄꯒ ꯋꯥꯔꯦꯝꯉꯩ ꯂꯩꯔꯣꯗꯣꯏꯗꯨꯅ ꯐꯣꯟꯗ ꯖꯤꯄꯦ ꯄꯥꯏꯅꯔꯒ ꯒꯨꯒꯜ ꯄꯦ ꯄꯥꯏꯅꯔꯒ ꯑꯗꯨꯃꯥꯏꯅ ꯌꯥꯝ ꯂꯥꯏꯅ ꯑꯩꯈꯣꯏꯒꯤ ꯄꯨꯟꯁꯤꯁꯤꯗ ꯑꯗꯨꯛꯀꯤ ꯃꯇꯤꯛ ꯊꯕꯛꯁꯤ ꯅꯪꯍꯜꯂꯒ ꯌꯣꯡꯌꯥꯝ ꯅꯪꯍꯜꯂꯒ ꯌꯣꯡꯌꯥꯝ ꯅꯨꯡꯉꯥꯏꯍꯜꯂꯦꯕ ꯑꯩꯈꯣꯏꯁꯤꯗ ꯐꯣꯟꯁꯤ ꯊꯣꯛꯂꯛꯄꯗꯒꯤ ꯑꯗꯩ ꯐ꯭ꯂꯥꯏꯠ ꯇꯤꯀꯦꯠ ꯑꯩ ꯍꯥꯏꯗꯤ ꯑꯦ ꯑꯩ ꯉꯁꯤ ꯇꯥꯔꯤꯛ ꯇꯔꯥꯁꯤꯗ ꯀꯨꯟꯁꯤꯗ ꯒꯨꯍꯥꯇꯤ ꯆꯠꯇꯣꯔꯤꯕꯨ ꯍꯥꯏꯔꯁꯨ ꯗꯤꯜꯂꯤ ꯆꯠꯇꯣꯔꯤꯕꯨ ꯍꯥꯏꯔꯁꯨ ꯇꯤꯀꯦꯠ ꯀꯛꯄ ꯀꯩꯗꯧꯕꯁꯤ ꯑꯩꯈꯣꯏ ꯃꯤꯗ ꯆꯠꯂꯒ ꯀꯛꯎꯕꯒꯤ ꯃꯊꯧ ꯇꯥꯗ꯭ꯔꯦꯕ ꯏꯁꯥ ꯏꯁꯥꯒꯤ ꯐꯣꯟꯗ ꯑꯦꯀꯥꯎꯟꯗ ꯄꯩꯁꯥ ꯍꯥꯞꯆꯤꯟꯖꯔꯒ ꯑꯗꯨꯗꯒꯤ ꯑꯗꯨꯝ ꯀꯛꯑꯒ ꯑꯗꯨꯝ ꯑꯩꯈꯣꯏꯅ ꯐ꯭ꯂꯥꯏꯠ ꯇꯤꯀꯦꯠꯐꯧꯉꯩ ꯀꯛ ꯌꯥꯔꯦꯕ ꯑꯗꯨꯛꯀꯤ ꯃꯇꯤꯛ ꯆꯥꯎꯈꯠꯂꯦ ꯍꯥꯟꯅꯗꯤ ꯁꯤꯗ ꯍꯦꯛꯇ ꯋꯥꯗꯅ ꯐꯣꯟ ꯂꯩꯇ꯭ꯔꯤꯉꯩꯗꯗꯤ ꯆꯤꯊꯤ ꯊꯥꯅꯗꯅ ꯀꯩꯗꯧꯔꯝꯗꯅ ꯇꯧꯔꯝꯕ ꯃꯌꯥꯝꯗꯣ ꯐꯣꯟꯁꯤ ꯊꯣꯛꯂꯛꯄꯗꯒꯤ ꯑꯊꯨ ꯑꯍꯥ ꯅꯪꯉꯦ ꯊꯕꯛ ꯆꯠꯄꯗ ꯐꯣꯟ ꯄꯨꯈ꯭ꯔꯗꯤ ꯂꯝꯕꯤ ꯈꯪꯗꯕ ꯀꯩꯗꯧꯗꯕ ꯑꯩꯈꯣꯏꯅ ꯁꯤ ꯖꯒꯥꯁꯤ ꯆꯠꯇꯣꯔꯤ ꯍꯥꯏꯔ ꯇꯥꯔꯒꯁꯨ ꯑꯦ ꯏꯝꯐꯥꯜꯒꯤ ꯋꯥꯡꯈꯩ ꯑꯗꯩ ꯀꯣꯡꯕ ꯆꯠꯇꯣꯔꯤ ꯍꯥꯏ ꯇꯥꯔꯒꯁꯨ ꯑꯩꯈꯣꯏꯅ ꯈꯪꯗꯕ ꯃꯈꯩꯗꯣ ꯅꯦꯠꯇꯒꯤ ꯌꯦꯡꯉꯒ ꯒꯨꯒꯜ ꯃꯦꯞꯇꯒꯤ ꯌꯦꯡꯉꯒ ꯑꯩꯈꯣꯏꯁꯤ ꯊꯤꯔꯒ ꯃꯐꯝ ꯖꯒꯥꯗꯣ ꯃꯤꯗ ꯑꯃꯗ ꯑꯃꯗ ꯍꯪꯉꯨꯗ꯭ꯔꯒꯁꯨ ꯍꯧꯖꯤꯛꯀꯤ ꯃꯐꯝꯗꯨ ꯌꯦꯡꯉꯒ ꯒꯨꯒꯜ ꯃꯦꯞꯇꯒꯤ ꯑꯗꯨꯝ ꯊꯤꯕ ꯐꯪꯉꯦꯕ ꯑꯗꯩ ꯑꯩꯈꯣꯏꯁꯦ ꯉꯁꯤꯗꯤ ꯑꯁ ꯋꯥꯔꯦ ꯊꯕꯛꯁꯤ ꯋꯥꯅ ꯁꯨꯔꯨꯔꯦ ꯒꯥꯏ ꯍꯥꯏ ꯑꯣꯏ ꯇꯥꯔꯒꯁꯨ ꯑꯗꯨꯝ ꯉꯥꯛꯇꯪ ꯌꯨꯇꯨꯕ ꯌꯦꯡꯗꯅ ꯈꯣꯠꯇꯅ ꯑꯩꯈꯣꯏ ꯄꯣꯊꯥꯕ ꯈꯣꯠꯄ ꯑꯗꯨꯝ ꯌꯥꯔꯦꯕ ꯑꯗꯒꯤ ꯐꯦꯁꯕꯨꯛ ꯃꯛꯇ ꯍꯥꯏꯔꯣ ꯐꯦꯁꯕꯨꯛꯇ ꯑꯗꯨꯝ ꯑꯃꯒ ꯑꯃꯒ ꯃꯅꯤꯄꯨꯔꯗ ꯂꯩꯔꯤꯕ ꯃꯤ ꯃꯌꯥꯝꯁꯦ ꯈꯪꯅꯄꯣꯠ ꯅꯠꯇꯦꯕ ꯀꯛꯆꯤꯡꯗ ꯂꯩꯕꯅ ꯀꯅꯥ ꯀꯅꯥꯅꯣ ꯏꯝꯐꯥꯜꯗ ꯂꯩꯔꯤꯅ ꯀꯅꯥ ꯀꯅꯥꯅꯣ ꯋꯥꯡꯖꯤꯡꯗ ꯂꯩꯅ ꯀꯅꯥ ꯑꯗꯨꯏ ꯈꯪꯅꯗꯕ ꯃꯌꯥꯝꯗꯣ ꯍꯧꯖꯤꯛꯇꯤ ꯂꯣꯏꯅ ꯐꯦꯁꯕꯨꯛꯁꯤꯗ ꯐ꯭ꯔꯦꯟ ꯑꯣꯏꯅꯗꯅ ꯈꯪꯅꯗꯅ ꯁꯛ ꯁꯛ ꯎꯅꯗꯅ ꯃꯌꯥꯝ ꯑꯃ ꯐꯥꯎ ꯐꯥꯎꯅꯗꯅ ꯚꯤꯗꯤꯑꯣ ꯀꯣꯜ ꯇꯧꯅꯕ ꯌꯥꯔꯦ ꯑꯗꯒꯤ ꯄꯩꯁꯥ ꯊꯥꯗꯣꯛ ꯊꯥꯖꯤꯟꯃꯛꯇ ꯍꯥꯏꯔꯣ ꯑꯩꯈꯣꯏꯗ ꯌꯣꯡꯌꯥꯝ ꯀꯣꯝꯍꯜꯂꯒ ꯌꯥꯝ ꯅꯨꯡꯉꯥꯏꯍꯟꯅ ꯑꯩꯈꯣꯏꯁꯤ ꯍꯤꯡꯍꯜꯂꯦꯕ ꯍꯧꯖꯤꯛꯁꯤ ꯐꯣꯟꯁꯤꯅ ꯃꯔꯝ ꯑꯣꯏꯔꯒ ꯍꯥꯏ ꯇꯥꯔꯦ ꯐꯣꯟꯁꯤ ꯑꯗꯨꯛꯀꯤ ꯃꯇꯤꯛ ꯀꯥꯟꯅꯩ ꯑꯩꯈꯣꯏꯗ ꯑꯗꯨꯛꯀꯤ ꯃꯇꯤꯛ ꯀꯥꯟꯅꯕ ꯄꯤ ꯐꯣꯟꯁꯤꯅ ꯑꯩꯈꯣꯏꯗ ꯀꯌꯥꯃꯨꯛꯀꯤ ꯀꯥꯟꯅꯕ ꯄꯤꯒꯦ ꯍꯥꯏꯕꯁꯦ ꯑꯩꯈꯣꯏ ꯊꯕꯛꯁꯦ ꯑꯊꯨ ꯑꯍꯥꯁꯦ ꯑꯗꯨꯛꯀꯤ ꯃꯇꯤꯛ ꯅꯪꯍꯜꯂꯦꯕ ꯑꯗꯒꯤ ꯕꯦꯡꯗ ꯆꯠꯂꯒ ꯑꯩꯈꯣꯏꯅ ꯀ꯭ꯌꯨ ꯁꯥꯡꯅ ꯂꯦꯞꯄꯒ ꯄꯩꯁꯥ ꯊꯥꯗꯣꯛ ꯊꯥꯖꯤꯟ ꯇꯧꯔꯨꯕꯩ ꯃꯊꯧꯁꯨ ꯇꯥꯗ꯭ꯔꯦꯕ ꯍꯧꯖꯤꯛꯇꯤ ꯉꯁꯤ ꯄꯩꯁꯥ ꯃꯩ ꯑꯩꯈꯣꯏ ꯃꯩ ꯇꯠꯈ꯭ꯔꯦ ꯈꯜꯂꯣ ꯑꯩꯈꯣꯏ ꯃꯩꯁꯤ ꯂꯥꯛꯑꯝꯕꯗꯒꯤ ꯃꯩꯁꯦ ꯕꯤꯜ ꯌꯥꯎꯗꯕꯩ ꯃꯩꯁꯦ ꯃꯨꯠꯈ꯭ꯔꯒꯁꯨ ꯑꯩꯈꯣꯏ ꯖꯤ ꯄꯦꯗ ꯄꯩꯁꯥ ꯌꯥꯎꯖ ꯇꯥꯔꯒꯗꯤ ꯑꯗꯨꯗ ꯀꯥꯞꯊꯣꯛ ꯀꯥꯞꯁꯤꯟ ꯇꯧꯔꯒ ꯃꯩꯐꯧꯉꯩ ꯑꯩꯈꯣꯏꯅ ꯉꯥꯟꯍꯟꯕꯩ ꯉꯝꯕꯒꯤ ꯑꯗꯨꯒꯤ ꯀꯩꯅꯣ ꯄꯥꯝꯕꯩꯗꯨꯐꯥꯎ ꯌꯧꯉꯩ ꯑꯩꯈꯣꯏꯁꯤ ꯀꯥꯟꯅꯕꯁꯤ ꯑꯗꯨꯛꯀꯤ ꯃꯇꯤꯛ ꯄꯤꯈꯔꯦ ꯐꯣꯟꯁꯤꯅ